ꯍꯦꯜꯂꯣ ꯁꯤ ꯔꯣꯅꯤ ꯀꯂꯦꯛꯁꯟ ꯑꯣꯏꯔꯕ꯭ꯔꯣ ꯑꯣꯑꯣ ꯑꯩꯅ ꯐꯅꯦꯛ ꯈꯔ ꯌꯦꯡꯅꯤꯡꯕ

ꯐꯅꯦꯛꯁꯦ ꯑꯩꯈꯣꯏ ꯄꯣꯂꯤꯁꯇꯔꯅ ꯃꯌꯨꯡ ꯀꯥꯔꯒ ꯐꯩꯕꯥꯛ ꯈꯨꯔꯈꯨꯜꯅ ꯐꯦꯟꯕ ꯈꯔ ꯌꯦꯡꯅꯤꯡꯕ ꯑꯗꯨ ꯐꯤꯁꯦ ꯍꯣꯏ ꯑꯗꯨ ꯀꯩꯅꯣꯒꯤ ꯑꯃ ꯍꯧꯖꯤꯛꯀꯤ ꯄꯣꯂꯤꯁꯇꯔꯅ ꯀꯩꯅꯣ ꯃꯌꯨꯡ ꯀꯥꯔꯒ ꯃꯐꯦꯟꯅ ꯐꯩꯕꯥꯛ ꯑꯗꯩ ꯈꯨꯔꯈꯨꯜ ꯑꯣꯏꯕꯗꯣ ꯑꯗ ꯐꯩꯕꯥꯛꯇꯨꯁꯨ ꯃꯣꯏꯒꯤ ꯈꯨꯠꯀꯤ ꯍꯥꯏꯕ ꯑꯃꯁꯨ ꯂꯩꯗꯅ ꯂꯩꯕꯅꯤꯅ ꯈꯨꯠꯀꯤꯗꯨꯅ ꯃꯃꯜ ꯀꯌꯥ ꯆꯤꯡꯉꯤꯅꯣ ꯑꯗꯩ ꯃꯦꯆꯤꯟꯒꯤꯗꯨꯅ ꯀꯌꯥ ꯆꯤꯡꯉꯤꯅꯣ

ꯑꯣ ꯑꯗꯣ ꯍꯥꯏꯗꯤ ꯁꯨꯠ ꯆꯥꯡ ꯑꯣꯏꯔꯁꯨ ꯁꯨꯠꯇꯁꯨ ꯔꯥꯅꯤꯅ ꯇꯧꯕ ꯑꯗꯩꯗꯤ ꯂꯪ ꯃꯈꯟ ꯃꯈꯟ ꯃꯌꯥꯝ ꯂꯩꯈ꯭ꯔꯦꯅ ꯑꯗꯨꯗꯅ ꯀꯃꯥꯏ ꯀꯃꯥꯏꯅ ꯃꯃꯜꯁꯦ ꯇꯧꯕꯅꯣ ꯑꯣ ꯍꯥꯏꯗꯤ ꯃꯣꯏ ꯐꯤꯁꯤꯗ ꯍꯥꯏꯗꯤ ꯔꯥꯅꯤꯅ ꯍꯧꯖꯤꯛꯀꯤ ꯑꯃ ꯃꯨꯛꯀꯥ ꯑꯃꯗꯨꯅ ꯇꯧ ꯑꯅꯤ ꯂꯪ ꯑꯅꯤꯗꯣ ꯈꯛꯇꯔꯣ ꯅꯠꯇ꯭ꯔꯒꯅ ꯍꯥꯏꯗꯤ ꯑꯗꯨꯗꯒꯤ ꯃꯃꯜ ꯈꯔ ꯍꯥꯏꯔꯞ ꯇꯥꯕꯒ ꯂꯩꯕ꯭ꯔꯥ ꯆꯥꯇ꯭ꯔꯦꯠ ꯆꯅꯤꯄꯥꯟ ꯆꯥꯇ꯭ꯔꯦꯠ ꯆꯅꯤꯄꯥꯟ ꯍꯥꯏꯁꯤ ꯐꯤꯗꯣ ꯈꯛꯇ ꯅꯠꯇ꯭ꯔꯒꯅ ꯐꯅꯦꯛ ꯑꯩꯈꯣꯏ ꯁꯥꯗꯗꯣ ꯑꯗꯨꯁꯨ ꯌꯥꯎꯔꯤꯔꯣ ꯑꯣ ꯐꯅꯦꯛ ꯁꯥꯗꯒ ꯑꯗꯩꯗꯤ ꯐꯤ ꯑꯆꯝꯕꯗꯨꯒꯅꯦ ꯀꯌꯥꯗ ꯍꯥꯏꯕꯅꯣ ꯑꯣ ꯑꯣ ꯑꯗꯩꯗꯤ ꯑꯩꯈꯣꯏ ꯑꯃꯁꯨꯡ ꯂꯨꯍꯣꯡꯕ ꯆꯠꯀꯥꯟꯗꯒ ꯏꯟꯕ ꯌꯥꯕ ꯔꯥꯅꯤ ꯃꯇꯦꯛ ꯑꯗꯩꯗꯤ ꯃꯌꯥꯝ ꯃꯄꯨꯝ ꯂꯩꯏꯈ꯭ꯔꯦꯗꯅ ꯋꯥꯡꯈꯩ ꯑꯗꯨꯝꯕꯁꯤꯅ ꯀꯌꯥ ꯀꯌꯥꯗ ꯂꯩꯕꯅꯣ ꯑꯩꯁꯤ ꯂꯨꯍꯣꯡꯕ ꯑꯃꯒꯤ ꯁꯦꯠꯇ ꯑꯣꯏꯅ ꯄꯨꯔꯥ ꯂꯧꯒꯗꯧꯕꯅꯦꯕ ꯑꯩꯁꯦ ꯑꯇꯣꯞꯄ ꯂꯝꯗꯒꯤꯅꯦ ꯑꯗꯨꯒꯤ ꯍꯣꯏ ꯑꯗꯨꯗꯤ ꯑꯗꯨꯗꯤ ꯑꯩ ꯍꯌꯦꯡ ꯁꯣꯏꯗꯅ ꯂꯥꯛꯆꯔꯒꯦ ꯑꯗꯨꯏꯗꯨꯒ ꯌꯦꯡꯉꯒꯦ ꯍꯣꯏ ꯌꯥꯝ ꯅꯨꯡꯉꯥꯏꯖꯔꯦ ꯑꯗꯨꯗꯤ ꯊꯝꯖꯔꯒꯦ ꯊꯝꯃꯦ ꯊꯝꯃꯦ